ꯑꯥ ꯍꯂꯣ ꯑꯩꯁꯦ ꯂꯥꯡꯒꯣꯜꯒꯤ ꯄꯨꯟꯁꯤꯂꯣꯛ ꯍꯥꯏꯔꯤꯕ ꯃꯐꯝ ꯑꯁꯤꯗ ꯍꯥꯏꯀꯤꯡ ꯇꯧꯕ ꯂꯥꯛꯆꯒꯦ ꯇꯧꯕꯅꯤ ꯐꯔꯁ ꯇꯥꯏꯝꯅꯦꯕ ꯑꯗꯣ ꯑꯩ ꯄꯨꯟꯁꯤꯂꯣꯛꯀꯤ ꯃꯇꯥꯡꯗ ꯈꯤꯠꯇꯪ ꯈꯪꯖꯕ ꯌꯥꯒꯗ꯭ꯔꯥ ꯍꯥꯏꯗꯅ ꯀꯣꯜ ꯇꯧꯖꯔꯛꯄꯅꯦ ꯑꯣ ꯑꯣꯀꯦ

ꯑꯣꯀꯦ ꯑꯗꯨꯗꯤ ꯑꯩꯈꯣꯏꯒꯤ ꯄꯨꯟꯁꯤꯂꯣꯛ ꯍꯥꯏꯅ ꯊꯣꯟꯈꯤꯕꯁꯦ ꯑꯩꯈꯣꯏꯒꯤ ꯄꯨꯟꯁꯤ ꯍꯥꯏ ꯑꯗꯨꯒ ꯂꯣꯛ ꯍꯥꯏꯅ ꯁꯨꯃꯥꯏꯅ ꯊꯣꯟꯕꯤꯕꯁꯦ ꯈꯪꯕꯤꯔꯒꯗꯤ ꯈꯤꯇꯪ ꯁꯨꯒꯥꯏꯅ ꯋꯥꯍꯩ ꯄꯔꯦꯡ ꯑꯝꯇ ꯑꯣ ꯎꯝ ꯑꯣ ꯑꯣ ꯑꯩꯁꯨ ꯂꯥꯛꯆꯔꯒꯦ ꯑꯗꯨꯒ ꯑꯨꯃꯥꯏꯅ ꯍꯥꯏꯀꯤꯡ ꯂꯥꯛꯆꯕ ꯇꯥꯔꯤꯌꯦ ꯑꯗꯨꯒ ꯐꯔꯦ ꯑꯗꯨꯗꯤ ꯌꯥꯝ ꯊꯤꯅ ꯅꯨꯡꯉꯥꯏꯖꯔꯦ ꯊꯦꯡꯀ꯭ꯌꯨ ꯕꯦꯔꯤ ꯃꯁ